ꯑꯌꯥꯝꯕ ꯁ꯭ꯀꯨꯜꯁꯤꯡꯗ ꯍꯤꯁꯇ꯭ꯔꯤ ꯇꯝꯃꯤ ꯑꯩꯁꯨ ꯇꯝꯂꯛꯏ ꯑꯗꯣ ꯚꯥꯔꯠꯀꯤ ꯑꯣꯏꯕ ꯍꯤꯁꯇ꯭ꯔꯤ ꯍꯧꯖꯤꯛ ꯅꯧꯅ ꯇꯝꯕ ꯌꯥꯕ ꯍꯥꯏꯔꯒꯗꯤ ꯍꯟꯗꯛ ꯇꯨ ꯊꯥꯎꯖꯟ ꯅꯥꯏꯟꯇꯤꯟ ꯇꯨ ꯇꯨ ꯊꯥꯎꯖꯟ ꯇ꯭ꯋꯦꯟꯇꯤ ꯇꯨ ꯗ ꯊꯣꯛꯈ꯭ꯔꯤꯕ ꯀꯣꯚꯤꯗ ꯅꯥꯏꯟꯇꯤꯟ ꯑꯁꯤ ꯄꯨꯋꯥꯔꯤꯗ ꯇꯝꯕ ꯌꯥꯏ ꯍꯥꯏꯅ ꯈꯟꯖꯩ ꯑꯃꯁꯨꯡ ꯉꯁꯤ ꯃꯅꯤꯄꯨꯔꯗ ꯊꯣꯛꯈ꯭ꯔꯤꯕ ꯂꯥꯟ ꯑꯃꯁꯨꯡ ꯆꯍꯤ ꯅꯨꯃꯤꯠ ꯊꯥ ꯅꯤꯄꯥꯟ ꯃꯥꯄꯟꯅꯤ ꯍꯦꯟꯖꯤꯜꯂꯛꯂꯕ ꯃꯁꯤꯒꯤ ꯊꯧꯗꯣꯛ ꯑꯁꯤꯁꯨ ꯏꯟꯗꯤꯌꯥꯒꯤ ꯍꯤꯁꯇ꯭ꯔꯤꯗ ꯇꯝꯕ ꯌꯥꯏ ꯍꯥꯏꯅ ꯑꯩꯒꯤ ꯊꯥꯖꯕꯤꯗ ꯂꯩ